ꯄꯣꯠ ꯃꯃꯜ ꯇꯥꯡꯏ ꯍꯥꯏꯅ ꯆꯥꯛ ꯆꯥꯗꯅ ꯍꯤꯡꯕꯒꯤ ꯌꯥꯗꯦ ꯑꯗꯨꯅ ꯄꯣꯠ ꯃꯃꯜ ꯀꯥꯕ ꯄꯣꯠ ꯐꯪꯗꯕ ꯑꯁꯤꯅ ꯃꯔꯝ ꯑꯣꯏꯔꯒ ꯃꯤꯑꯣꯏꯕꯒ ꯑꯉꯥꯡꯗ ꯏꯁꯇꯨꯗꯦꯟꯗ ꯑꯅꯥ ꯑꯌꯦꯛ ꯄꯣꯛꯂꯛꯄ ꯍꯛꯆꯥꯡ ꯐꯠꯇꯕ ꯁꯤꯅ ꯃꯔꯝ ꯑꯣꯏꯔꯒ ꯑꯅꯥ ꯑꯌꯦꯛ ꯌꯥꯝ ꯊꯣꯛꯍꯜꯂꯤ ꯃꯤꯑꯣꯏꯕ ꯈꯔꯗꯤ ꯂꯧꯎ ꯁꯤꯡꯎꯗꯕ ꯃꯤꯗꯤ ꯄꯩꯁꯥ ꯄꯥꯏꯗꯅ ꯀꯗꯥꯏꯗꯒꯤ ꯂꯩꯔꯒ ꯆꯥꯔꯨꯅꯤ ꯊꯥꯕ ꯈꯣꯠꯄ ꯇꯧꯕ ꯃꯤꯗꯤ ꯊꯥꯕꯅꯤꯅ ꯄꯥꯟꯕꯅꯤꯅ ꯍꯦꯛꯑꯒ ꯆꯥꯒꯅꯤ ꯑꯗꯨꯕꯨ ꯄꯥꯟꯗꯕ ꯃꯤꯗꯤ ꯀꯃꯥꯏꯅ ꯆꯥꯔꯨꯅꯤ ꯑꯗꯨꯅ ꯃꯔꯝ ꯑꯁꯤ ꯁꯤꯡꯅ ꯑꯅꯥ ꯑꯌꯦꯛꯁꯨ ꯊꯣꯛꯍꯜꯂꯤ